ꯑꯩꯈꯣꯏꯅ ꯆꯥꯛ ꯊꯣꯡꯕ ꯃꯇꯝꯗ ꯆꯥꯛ ꯊꯣꯡꯕꯗ ꯆꯐꯨ ꯌꯦꯟꯁꯥꯡ ꯊꯣꯡꯕꯗꯅ ꯎꯌꯥꯟ ꯈꯥꯕꯩ ꯆꯦꯒꯞ ꯍꯥꯞꯅꯕ ꯄ꯭ꯂꯦꯠꯅꯆꯤꯡꯕ ꯀꯌꯥ ꯑꯃ ꯁꯤꯖꯤꯟꯅꯩ ꯀꯛꯅꯕ ꯍꯥꯏꯔꯒꯅ ꯍꯩꯖ꯭ꯔꯥꯡ ꯊꯥꯡ ꯁꯣꯔꯤ ꯑꯆꯧꯕ ꯁꯤꯖꯤꯟꯅꯔꯛꯄꯗꯅ ꯊꯥꯡ ꯈꯔ ꯆꯥꯎꯕ ꯑꯃꯁꯨ ꯁꯤꯖꯤꯟꯅꯩ